ꯑꯩꯅ ꯏꯁꯩ ꯁꯛꯄ ꯑꯃꯗꯤ ꯁ꯭ꯀꯨꯜ ꯆꯠꯄ ꯑꯅꯤꯁꯤꯒꯤ ꯃꯇꯥꯡꯗ ꯑꯩꯅ ꯁꯦꯗꯨꯜ ꯑꯃ ꯁꯦꯝꯃꯦ ꯍꯥꯏꯕꯗꯤ ꯑꯌꯨꯛ ꯑꯌꯨꯛ ꯃꯣꯔꯅꯤꯡꯁꯤꯗꯅ ꯁ꯭ꯀꯨꯜ ꯄꯨꯡ ꯃꯥꯄꯜꯗꯒꯤꯅ ꯐꯣꯔ ꯄꯤ ꯑꯦꯝ ꯅꯨꯡꯊꯤꯜ ꯐꯥꯎꯕ ꯅꯥꯏꯟ ꯑꯦ ꯑꯦꯝ ꯇꯨ ꯐꯣꯔ ꯄꯤ ꯑꯦꯝ ꯁ꯭ꯀꯨꯜ ꯆꯠꯂꯦ ꯑꯃꯗꯤ ꯉꯥꯏꯍꯥꯛ ꯔꯦꯁ ꯇꯧꯔꯒ ꯄꯨꯡ ꯐꯥꯏꯕ ꯐꯥꯏꯕ ꯄꯤ ꯑꯦꯝ ꯇꯨ ꯑꯩꯠ ꯄꯤ ꯑꯦꯝ ꯁꯤꯅ ꯑꯩ ꯏꯁꯩꯒꯤ ꯆꯠꯂꯦ ꯑꯃꯗꯤ ꯑꯩꯒꯤ ꯑꯩꯅ ꯐ꯭ꯔꯤ ꯇꯥꯏꯝ ꯂꯩꯕ ꯃꯇꯝ ꯍꯥꯏꯕꯗꯤ ꯍꯣꯂꯤꯗꯦꯒꯨꯝꯕ ꯁꯟꯗꯦꯒꯨꯝꯕ ꯁꯤꯒꯨꯝꯕ ꯃꯇꯝꯁꯤꯗꯅ ꯑꯩ ꯑꯌꯥꯝꯕ ꯃꯇꯝꯗ ꯍꯥꯏꯕꯗꯤ ꯐ꯭ꯔꯤ ꯇꯥꯏꯝꯁꯤꯗꯅ ꯌꯥꯔꯤꯈꯩ ꯑꯗꯨꯝ ꯏꯁꯩꯁꯦ ꯇꯦꯟ ꯑꯋꯥꯔꯒꯨꯝꯕ ꯁꯛꯑꯦ ꯇꯝꯃꯦ ꯑꯃꯗꯤ ꯑꯣꯖꯥ ꯒꯨꯔꯨꯒꯁꯨ ꯑꯩꯒꯤ ꯏꯁꯩꯒꯤ ꯑꯣꯖꯥ ꯒꯨꯔꯨꯒꯁꯨ ꯑꯗꯨꯝ ꯇꯥꯊꯣꯛ ꯇꯥꯁꯤꯟ ꯑꯩꯅ ꯁꯣꯏꯕ ꯈꯣꯠꯄ ꯇꯥꯊꯣꯛ ꯇꯥꯁꯤꯟ ꯑꯗꯨꯝ ꯇꯧꯅꯩꯑꯦ ꯑꯃꯗꯤ ꯑꯩꯅ ꯂꯥꯏꯕꯀꯨꯝꯕ ꯆꯠꯂꯝꯗꯥꯏ ꯑꯣꯖꯥꯗꯒꯤ ꯑꯣꯖꯥꯒꯨꯔꯨꯗꯒꯤ ꯑꯗꯨꯝ ꯕꯣꯔ ꯅꯤꯑꯦ ꯁꯣꯏꯗ ꯉꯥꯝꯗꯅꯕ ꯑꯃꯗꯤ ꯑꯩ ꯏꯁꯥꯅ ꯏꯁꯥꯁꯨ ꯋꯥꯗꯅꯕ ꯍꯥꯏꯕꯗꯤ ꯍꯛꯆꯥꯡ ꯁꯣꯛꯇꯅꯕ ꯋꯥꯗꯅꯕ ꯑꯩ ꯐꯖꯅ ꯑꯗꯨꯝ ꯔꯦꯁ ꯄꯤꯑꯦ ꯑꯗꯣ ꯑꯗꯨꯒ ꯏꯁꯇꯗꯤꯗꯁꯨ ꯑꯗꯨꯝ ꯁꯣꯏꯗꯅꯕ ꯅꯨꯃꯤꯗꯥꯡ ꯄꯨꯡ ꯃꯥꯄꯜ ꯃꯥꯄꯜꯗꯒꯤꯅ ꯇꯥꯔ ꯐꯥꯎꯕꯗꯤ ꯑꯗꯨꯝ ꯁꯦꯜꯞ ꯏꯁꯇꯗꯤ ꯇꯧꯖꯩꯑꯦ ꯁꯤꯡꯒꯤꯡꯗ ꯁꯣꯏꯗꯅꯕ ꯑꯃꯗꯤ ꯏꯁꯇꯗꯤꯗꯁꯨ ꯁꯣꯏꯗꯅꯕ ꯑꯗꯨꯒ ꯑꯩ ꯏꯁꯥ ꯐꯖꯅ ꯑꯗꯨꯝ ꯔꯦꯁ ꯇꯧꯋꯦ